ꯍꯦꯜꯂꯣ ꯁꯤ ꯀ꯭ꯂꯥꯁꯁꯤꯛ ꯍꯣꯇꯦꯜꯒꯤ ꯃꯦꯅꯦꯖꯔ ꯑꯣꯏꯕꯤꯔꯕ꯭ꯔꯥ ꯑꯣꯔꯗꯔ ꯈꯔ ꯇꯧꯖꯒꯦ ꯇꯧꯕꯅꯤ ꯑꯆꯥ ꯑꯊꯛꯀꯤ ꯑꯣꯔꯗꯔꯅꯤ ꯑꯩ ꯍꯥꯟꯅꯁꯨ ꯃꯁꯤ ꯃꯐꯝꯗꯒꯤ ꯑꯣꯔꯗꯔ ꯑꯁꯤ ꯑꯗꯨꯝ ꯂꯧꯕꯤ ꯑꯗꯨꯅ ꯗꯤꯁꯀꯥꯎꯟꯒꯨꯝꯕ ꯂꯩꯕꯤꯒꯗ꯭ꯔꯥ ꯀꯄꯟꯒꯨꯝꯕ ꯐꯪꯒꯗ꯭ꯔꯥ ꯑꯣꯔꯗꯔ ꯑꯁꯤꯒꯤ